ꯃꯔꯨ ꯑꯣꯏꯅ ꯑꯩꯅ ꯀꯥꯈꯤꯕ ꯑꯩꯈꯣꯏ ꯆꯤꯡꯗꯤ ꯆꯍꯤ ꯈꯨꯗꯤꯡꯒꯤ ꯑꯩꯈꯣꯏ ꯆꯩꯔꯥꯎ ꯅꯨꯃꯤꯠ ꯆꯍꯤ ꯍꯧꯕ ꯅꯨꯃꯤꯠꯁꯤꯗ ꯑꯩꯈꯣꯏ ꯀꯧꯕ꯭ꯔꯨꯗ ꯀꯥꯕ ꯅꯠꯇ꯭ꯔꯒ ꯑꯩꯈꯣꯏꯁꯤ ꯑꯩꯈꯣꯏ ꯂꯝꯒꯤ ꯑꯣꯏꯅꯗꯤ ꯑꯩꯈꯣꯏꯒꯤ ꯃꯍꯥꯗꯦꯕꯁꯤ ꯑꯁꯤꯗ ꯍꯦꯛ ꯍꯦꯛ ꯀꯥꯕ ꯆꯠꯅꯩ ꯑꯗꯨꯒ ꯎꯌꯣꯛ ꯆꯤꯡ ꯑꯁꯤ ꯑꯩꯈꯣꯏ ꯃꯊꯪ ꯃꯊꯪ ꯀꯥꯔꯒ ꯍꯛꯆꯥꯡꯁꯨ ꯃꯌꯦꯡ ꯇꯥꯕ ꯑꯗꯨꯒ ꯂꯣꯏꯅꯅ ꯆꯩꯔꯥꯎꯕꯒꯤ ꯆꯥꯛ ꯆꯥꯔꯨꯔꯒꯁꯨ ꯁꯨꯃꯥꯏꯅ ꯀꯥꯔꯒ ꯁꯥꯖꯦꯜ ꯑꯣꯏꯅ ꯊꯥꯏꯅꯗꯒꯤ ꯆꯠꯅꯔꯒ ꯂꯥꯛꯄ ꯑꯗ ꯑꯩꯈꯣꯏ ꯑꯗꯨꯝ ꯇꯧꯔꯒ ꯂꯥꯛꯏ